ꯍꯜꯂꯣ

ꯁꯤ ꯂꯣꯀꯦꯂꯤꯇꯤꯒꯤ ꯃꯤ ꯑꯣꯏꯕꯤꯔꯕ꯭ꯔꯣ ꯑꯣ ꯑꯣ ꯑꯩ ꯃꯄꯥꯜ ꯂꯝꯗ ꯂꯩꯕ ꯃꯤꯅꯤ ꯃꯅꯤꯄꯨꯔꯗ ꯅꯨꯃꯤꯠ ꯃꯉꯥ ꯇꯔꯥꯅꯤꯃꯨꯛ ꯂꯩꯒꯅꯤ ꯑꯗꯨ ꯀꯧꯕ꯭ꯔꯨ ꯍꯤꯜꯁꯀꯤ ꯃꯇꯥꯡꯗ ꯑꯩ ꯀꯣꯏꯕ ꯆꯠꯅꯤꯡꯕ ꯑꯗꯨꯒꯤ ꯈꯔ ꯃꯇꯦꯡ ꯄꯥꯡꯕꯤꯅꯕꯒꯤꯗꯃꯛ ꯃꯇꯦꯡ ꯄꯥꯡꯅꯕꯒꯤꯗꯃꯛ ꯇꯧꯔꯛꯑꯝꯕꯅꯦ ꯑꯩ ꯒꯥꯔꯤ ꯌꯥꯎꯖꯔꯛꯇꯦ ꯒꯥꯔꯤꯒꯤꯗꯣ ꯑꯦꯔꯦꯟꯁ ꯑꯗꯨꯝ ꯇꯧꯕꯤꯔꯝꯃꯣ ꯍꯣꯏ ꯑꯗꯨ ꯂꯣꯏꯅ ꯁꯤꯟꯕꯤꯅꯕꯒꯤꯗꯃꯛ ꯐꯣꯟ ꯇꯥꯡꯁꯤ ꯑꯩ ꯐꯦꯕꯋꯥꯔꯤ ꯗꯦꯠ ꯐꯥꯏꯚ ꯁꯤꯛꯁ ꯑꯗꯨꯃꯥꯏꯅ ꯂꯥꯛꯄꯁꯨ ꯌꯥꯏ ꯑꯗꯣ ꯂꯩꯒꯗꯧꯔꯤꯕ ꯍꯣꯇꯦꯜꯁꯤꯒꯤ ꯃꯃꯤꯡ ꯑꯗꯩꯒꯤ ꯂꯩꯐꯝ ꯑꯗꯨꯝ ꯑꯗꯨ ꯍꯣꯇꯦꯟ ꯑꯗꯨꯝ ꯁꯤꯟꯕꯤꯕ ꯑꯗꯒꯤ ꯆꯥꯅꯕ ꯈꯣꯠꯅꯕ ꯑꯗꯨꯝ ꯁꯟꯕꯤꯕ ꯌꯥꯝ ꯅꯨꯡꯉꯥꯏꯖꯔꯦ ꯃꯦꯝꯅ ꯁꯨꯃꯥꯏ ꯁꯤꯟꯕꯤꯕꯁꯦ